ꯍꯜꯂꯣ ꯁꯤ ꯂꯛꯁꯃꯤ ꯇ꯭ꯔꯕꯦꯜ ꯑꯦꯖꯦꯟꯁꯤ ꯑꯣꯏꯕꯤꯔꯕ꯭ꯔꯥ ꯂꯥꯛꯏꯕ ꯀꯃꯤꯡ ꯁꯟꯗꯦꯁꯤꯗ ꯕꯨꯛ ꯑꯝꯇ ꯇꯧꯖꯒꯦ ꯗꯥꯎꯟ ꯇꯥꯎꯟ ꯃꯅꯥꯛꯇꯒꯤ ꯑꯩꯈꯣꯏꯒꯤ ꯏꯃꯥꯒ ꯄꯥꯕꯨꯡꯒ ꯏꯅꯥꯎ ꯅꯨꯄꯥ ꯑꯃꯒ ꯊꯣꯛꯂꯛꯀꯗꯕꯅꯤ ꯃꯅꯤꯄꯨꯔ ꯐꯥꯎꯕ ꯊꯤꯟꯕꯤꯕ ꯌꯥꯒꯗ꯭ꯔꯥ ꯅꯒꯥꯂꯦꯟ ꯐꯥꯎꯔꯒ ꯏꯝꯐꯥꯜ ꯐꯥꯎꯕ ꯑꯗꯨꯒ ꯕꯔꯥꯁꯤꯅ ꯄꯨꯡꯗ ꯀꯌꯥ ꯂꯧꯕꯅꯣ ꯀꯃꯥꯏꯅ ꯇꯧꯕꯅꯣ ꯑꯗꯨꯒ ꯃꯈꯣꯏꯒ ꯄꯥꯎ ꯐꯥꯎꯅꯅꯕ ꯑꯩꯈꯣꯏꯒꯤ ꯏꯅꯥꯎ ꯅꯨꯄꯥꯒꯤ ꯅꯝꯕꯔꯁꯨ ꯊꯥꯖꯔꯛꯀꯦ